ꯏꯟꯗꯤꯌꯥ ꯑꯥꯏꯗꯣꯜꯒꯨꯝꯕ ꯃ꯭ꯌꯨꯖꯤꯛ ꯔꯤꯌꯦꯜꯂꯤꯇꯤ ꯁꯣꯁꯤꯡ ꯑꯩꯅ ꯌꯥꯝꯅ ꯄꯥꯝꯅ ꯌꯦꯡꯖꯩ ꯑꯩꯅ ꯄꯥꯝꯅ ꯌꯥꯝ ꯌꯦꯡꯖꯕ ꯃꯤꯑꯣꯏ ꯑꯃꯒꯤ ꯃꯃꯤꯡꯗꯤ ꯑꯔꯨꯟ ꯇꯤꯛꯀꯥꯥ ꯑꯗꯨꯒ ꯃꯈꯣꯏꯅ ꯑꯩꯒꯤ ꯏꯁꯩ ꯁꯛꯄꯗ ꯃꯇꯦꯡ ꯐꯒꯠꯄ ꯍꯥꯏꯗꯤ ꯃꯈꯣꯏꯒꯤ ꯃꯇꯧ ꯇꯝꯗꯅ ꯑꯩꯁꯨ ꯈꯣꯟꯒꯥꯁꯦ ꯌꯥꯝ ꯐꯖ ꯐꯖꯅ ꯁꯛꯄ ꯌꯥꯝꯅ ꯐꯖ ꯐꯖꯅ ꯀꯩꯅꯣ ꯇꯧꯕ ꯁꯛꯄ ꯍꯥꯏꯕꯗꯣ ꯑꯣꯏ